ꯑꯋꯥꯡ ꯚꯥꯔꯠ ꯑꯃꯁꯨꯡ ꯈꯥ ꯚꯥꯔꯠꯀꯤ ꯃꯔꯛꯇ ꯂꯩꯔꯤꯕ ꯃꯔꯨ ꯑꯣꯏꯕ ꯅꯥꯠꯀꯤ ꯑꯣꯏꯕ ꯈꯦꯠꯅꯕꯁꯤꯡ ꯑꯗꯨ ꯀꯔꯤꯅꯣ ꯍꯥꯏꯔꯗꯤ ꯂꯣꯟꯗꯅ ꯅꯣꯔꯠꯇꯅ ꯏꯪꯂꯤꯁ ꯍꯤꯟꯗꯤ ꯑꯌꯥꯝꯕ ꯉꯥꯡꯅꯩ ꯁꯥꯎꯠꯇꯅ ꯃꯥꯏ ꯃꯥꯒꯤ ꯃꯔꯣꯟ ꯇꯦꯂꯤꯒꯨ ꯇꯥꯃꯤꯜ ꯑꯗꯨꯃꯥꯏꯅ ꯉꯥꯡꯅꯩ ꯆꯤꯟꯖꯥꯛ ꯍꯥꯏꯔꯒꯗꯤ ꯅꯣꯔꯠꯇꯅ ꯑꯊꯨꯝ ꯑꯍꯥꯎ ꯈꯔ ꯁꯤꯖꯤꯟꯅꯩ ꯁꯥꯎꯠꯇꯅ ꯑꯁꯤꯟꯕꯒꯤ ꯁꯔꯨꯛꯇ ꯈꯔ ꯌꯥꯝꯅ ꯁꯤꯖꯤꯟꯅꯩ ꯐꯤꯖꯣꯜ ꯍꯥꯏꯔꯒꯅ ꯅꯣꯔꯠꯇꯅ ꯁꯜꯋꯥꯔ ꯀꯥꯃꯤꯁ ꯁꯦꯠꯅꯩ ꯑꯃꯗꯤ ꯁꯥꯎꯠꯇꯅ ꯁꯥꯔꯤ ꯑꯌꯥꯝꯕ ꯁꯦꯠꯅꯩ ꯑꯌꯤꯡ ꯑꯁꯥ ꯍꯥꯏꯔꯒꯅ ꯅꯣꯔꯠꯇꯅ ꯏꯪꯕꯒꯤ ꯆꯥꯡ ꯑꯃꯁꯨꯡ ꯁꯥꯕꯒꯤ ꯆꯥꯡꯁꯤ ꯃꯔꯛ ꯑꯣꯏꯅ ꯂꯩ ꯁꯥꯎꯠ ꯂꯣꯝꯗꯅ ꯆꯥꯡ ꯑꯃꯗ ꯑꯗꯨꯝ ꯂꯩ ꯑꯗꯨꯒ ꯂꯩꯉꯥꯛ ꯂꯣꯟ ꯍꯥꯏꯔꯒꯗꯤ ꯂꯥꯏꯔꯤꯛ ꯍꯩꯕ ꯃꯁꯤꯡ ꯁꯥꯎꯠ ꯂꯣꯝꯗꯅ ꯍꯦꯜꯂꯤ ꯅꯣꯔꯠꯇꯅ ꯆꯥꯡꯆꯠ ꯑꯣꯏꯅ ꯂꯩ